ꯌꯦꯟ ꯉꯥꯅꯨꯗꯒꯤ ꯐꯪꯕ ꯄꯣꯠꯊꯣꯛꯁꯤꯡ ꯄ꯭ꯔꯣꯁꯦꯁ ꯇꯧꯕꯒꯤ ꯆꯠꯅꯔꯤꯕ ꯊꯧꯑꯣꯡꯁꯤꯡ ꯍꯥꯏꯔꯒꯗꯤ ꯁꯦꯝꯗꯣꯛꯂꯕ ꯃꯁꯥꯁꯤꯡ ꯌꯣꯟꯕ ꯑꯃꯁꯨꯡ ꯌꯦꯔꯨꯝꯅꯆꯤꯡꯕ ꯀꯌꯥ ꯁꯤꯖꯟꯅꯔꯤꯕ ꯑꯁꯤꯅꯤ ꯀꯨꯏꯅ ꯊꯝꯖꯤꯜꯂꯛꯂꯕꯗꯤ ꯑꯃꯥꯡꯕ ꯀꯌꯥ ꯑꯣꯏꯔꯛꯏ ꯑꯃꯗꯤ ꯆꯥꯔꯨ ꯊꯛꯂꯨꯕꯗ ꯍꯛꯆꯥꯡ ꯁꯣꯛꯅꯤꯡꯉꯥꯏ ꯑꯣꯏ